ꯍꯜꯂꯣ ꯁꯤ ꯑꯣꯜꯂꯥꯒꯤ ꯗ꯭ꯔꯥꯏꯕꯔ ꯑꯣꯏꯕꯤꯔꯕ꯭ꯔꯥ ꯑꯩ ꯇꯧꯖꯔꯛꯏꯁꯤ ꯁꯉꯥꯏ ꯌꯨꯝꯐꯝꯗꯒꯤꯅꯤ ꯑꯩꯈꯣꯏ ꯃꯤ ꯃꯉꯥ ꯁꯉꯥꯏ ꯌꯨꯝꯐꯝꯗꯒꯤ ꯏꯝꯐꯥꯜ ꯇꯥꯟꯅ ꯆꯠꯀꯗꯕꯅꯤ ꯆꯠꯀꯗꯕ ꯃꯇꯝꯅ ꯄꯨꯡ ꯑꯍꯨꯝꯗꯒꯤ ꯆꯠꯀꯗꯕꯅꯤ ꯑꯗꯣ ꯆꯥꯎꯔꯥꯛꯅ ꯄꯨꯡ ꯑꯅꯤꯃꯨꯛꯇꯤ ꯆꯪꯒꯅꯤ ꯖꯔꯅꯤꯁꯦ ꯑꯗꯣ ꯅꯈꯣꯏꯅ ꯂꯥꯛꯄ ꯃꯇꯝꯗ ꯄꯨꯡ ꯑꯅꯤꯁꯤ ꯅꯪꯅꯕ ꯑꯩꯈꯣꯏꯒꯤ ꯃꯇꯝꯁꯤ ꯅꯪꯅꯕ ꯈꯔ ꯊꯨꯅ ꯂꯥꯛꯄꯤꯌꯨ ꯊꯦꯡꯉꯒꯗꯤ ꯑꯩꯈꯣꯏ ꯑꯇꯣꯞꯄ ꯒꯥꯔꯤ ꯕꯨꯛ ꯇꯧꯖꯒꯦ ꯃꯔꯝꯗꯤ ꯑꯩꯈꯣꯏꯅ ꯆꯠꯀꯗꯕꯁꯤ ꯕ꯭ꯌꯨꯖꯤꯅꯦꯁ ꯑꯃꯒꯤ ꯃꯤꯇꯤꯡꯒꯤ ꯆꯠꯀꯗꯕꯅꯤ ꯑꯗꯨꯅ ꯃꯇꯝ ꯊꯦꯡꯕꯁꯤ ꯌꯥꯔꯣꯏꯗꯧꯕ ꯑꯗꯨꯅ ꯍꯜꯂꯛꯄꯁꯨ ꯄꯨꯟꯅ ꯂꯥꯛꯀꯗꯧꯅꯤ ꯑꯗꯣ ꯅꯁꯥꯅ ꯈꯔ ꯇꯌꯥꯔꯤꯗꯗꯤ ꯈꯔ ꯊꯨꯅ ꯂꯥꯛꯄꯤꯔꯣ ꯁꯣꯏꯕꯗꯤ ꯌꯥꯗꯦ ꯐꯔꯦ ꯊꯝꯃꯒꯦ ꯑꯗꯨꯗꯤ